ꯍꯩꯀꯣꯜ ꯂꯩꯀꯣꯜ ꯊꯝꯕꯁꯤꯅ ꯑꯩꯈꯣꯏ ꯃꯤꯑꯣꯏꯕꯗ ꯌꯥꯝꯅ ꯀꯥꯟꯅꯍꯜꯂꯦ ꯍꯥꯏꯅ ꯈꯜꯂꯦ ꯍꯥꯏꯗꯤ ꯍꯩꯀꯣꯜ ꯂꯩꯀꯣꯜ ꯊꯝꯕꯁꯦ ꯑꯩꯈꯣꯏꯅ ꯕꯖꯥꯔꯒꯨꯝꯕꯗ ꯆꯠꯂꯒ ꯆꯥꯅꯤꯡꯕ ꯃꯇꯝꯗ ꯑꯗꯨꯝꯃꯥꯏꯅ ꯄꯩꯁꯥ ꯅꯨꯡꯁꯥ ꯇꯤꯡꯍꯜꯂꯒ ꯂꯩꯕꯒꯤ ꯃꯍꯨꯠꯇ ꯏꯁꯥꯒꯤ ꯃꯐꯝꯗ ꯄꯥꯟꯖꯔꯗꯤ ꯑꯗꯨꯝ ꯆꯥꯅꯤꯡꯕ ꯃꯇꯝ ꯑꯃ ꯍꯦꯛꯇꯗ ꯑꯗꯨꯝ ꯍꯦꯛꯑꯒ ꯆꯥꯕꯁꯨ ꯌꯥꯏ ꯑꯗꯨꯒ ꯑꯩꯈꯣꯏꯅ ꯉꯍꯥꯛ ꯄꯣꯊꯥꯅꯤꯡꯕ ꯃꯇꯝꯗꯁꯨ ꯍꯩ ꯑꯗꯨꯒꯤ ꯄꯥꯝꯕꯤ ꯃꯈꯣꯡꯒꯨꯝꯕꯗ ꯆꯠꯂꯒ ꯑꯗꯨꯝ ꯄꯣꯊꯥꯕꯁꯨ ꯌꯥꯏ ꯅꯣꯡꯐꯥꯗꯣꯛ ꯏꯃꯥꯟꯅꯕꯤꯒꯨꯝꯕ ꯑꯗꯨꯝ ꯐ꯭ꯔꯦꯟ ꯁꯔꯀꯜꯒꯨꯝꯕ ꯈꯔ ꯑꯩꯈꯣꯏ ꯄꯨꯜꯂꯛꯄ ꯃꯇꯝꯗꯁꯨ ꯑꯗꯨꯒꯨꯝꯕ ꯃꯐꯝꯗꯨꯗ ꯄꯨꯟꯕ ꯑꯗꯨꯅ ꯍꯦꯟꯅ ꯅꯨꯡꯉꯥꯏ ꯌꯥꯝꯅ ꯏꯪꯅ ꯆꯤꯛꯅ ꯄꯨꯟꯕꯁꯨ ꯐꯪꯉꯦ ꯍꯥꯏꯅ ꯈꯜꯂꯦ ꯑꯗꯨꯒ ꯍꯩꯀꯣꯜ ꯂꯩꯀꯣꯜ ꯊꯝꯕꯁꯤꯅ ꯑꯩꯈꯣꯏ ꯍꯧꯖꯤꯛ ꯀ꯭ꯂꯥꯏꯃꯦꯠ ꯆꯦꯟꯖ ꯇꯧꯔꯛꯏꯕ ꯌꯥꯝꯅ ꯁꯥꯒꯠꯂꯛꯏꯕ ꯑꯁꯦ ꯍꯩꯀꯣꯜ ꯂꯩꯀꯣꯜꯗ ꯎ ꯄꯥꯝꯕꯤ ꯀꯩꯀꯥꯗꯣ ꯐꯖꯅ ꯊꯝꯃꯗꯤ ꯑꯩꯈꯣꯏꯗꯣ ꯁꯥꯕ ꯈꯣꯠꯄꯗꯣ ꯈꯔ ꯍꯟꯊꯍꯟꯅꯤ ꯍꯥꯏꯅꯁꯨ ꯈꯜꯂꯦ